ꯑꯍꯜ ꯑꯣꯏꯔꯕ ꯃꯤꯔꯣꯜꯁꯤꯡꯅ ꯅꯍꯥ ꯑꯣꯏꯔꯤꯕ ꯃꯤꯔꯣꯜꯁꯤꯡꯗꯒꯤ ꯍꯦꯟꯅ ꯂꯥꯏꯅꯤꯡ ꯂꯥꯏꯁꯣꯟ ꯆꯠꯂꯝꯃꯤ ꯍꯥꯏꯅ ꯑꯩꯅ ꯈꯜꯂꯤ ꯊꯥꯏꯅꯒꯤ ꯑꯍꯜꯁꯤꯡꯗꯤ ꯊꯃꯣꯏ ꯁꯦꯡꯅ ꯂꯥꯏ ꯈꯨꯔꯨꯝꯃꯤ ꯏꯔꯨꯖꯊꯣꯛꯇꯨꯅ ꯐꯤꯖꯣꯜ ꯑꯁꯦꯡꯕ ꯁꯦꯠꯇꯨꯅ ꯊꯋꯥꯏ ꯌꯥꯎꯅ ꯈꯨꯔꯨꯝꯃꯤ ꯑꯆꯨꯝꯕ ꯑꯁꯦꯡꯕ ꯌꯥꯝꯅ ꯆꯠꯂꯝꯃꯤ ꯑꯃꯒ ꯑꯃꯒ ꯅꯨꯡꯁꯤꯅꯔꯝꯃꯤ ꯑꯗꯨꯕꯨ ꯍꯧꯖꯤꯛ ꯃꯇꯝꯒꯤ ꯅꯍꯥꯁꯤꯡꯗꯤ ꯌꯥꯝꯅ ꯑꯣꯜꯂꯦ ꯃꯇꯝꯁꯤꯗꯤ ꯅꯍꯥꯁꯤꯡꯅ ꯏꯁꯃꯥꯔꯠ ꯐꯣꯟ ꯀꯝꯄꯤꯎꯇꯔ ꯇꯤꯚꯤꯅ ꯆꯤꯡꯕ ꯊꯣꯛꯂꯛꯄꯗꯒꯤ ꯂꯥꯏ ꯈꯨꯔꯨꯝꯕ ꯌꯥꯝꯅ ꯋꯥꯠꯂꯦ ꯍꯧꯖꯤꯛꯇꯤ ꯐꯣꯟꯗ ꯀꯝꯄꯤꯎꯇꯔꯗ ꯉꯥꯎꯔꯤꯉꯩ ꯂꯥꯏꯅꯤꯡ ꯂꯥꯏꯁꯣꯟꯒꯤ ꯋꯥꯈꯜ ꯊꯥꯗꯣꯛꯂꯦ ꯂꯥꯏ ꯈꯨꯔꯨꯝꯕ ꯇꯣꯏꯅ ꯎꯈꯤꯗ꯭ꯔꯦ